ꯑꯩꯈꯣꯏ ꯅꯨꯄꯥꯒꯤ ꯇꯤ ꯁꯥꯠ ꯂꯩꯒꯗ꯭ꯔꯥ ꯎꯝ ꯈꯤꯇ ꯄꯨꯊꯣꯛꯄꯤꯔꯛꯑꯣꯅꯦ ꯃꯆꯨ ꯈꯤꯇ ꯈꯜꯂꯒꯦ ꯌꯥꯏꯌꯦ ꯌꯥꯏꯌꯦ ꯃꯈꯜ ꯃꯈꯜ ꯑꯉꯥꯡ ꯑꯩꯅ ꯃꯦꯟ ꯑꯣꯏꯅ ꯄꯥꯝꯕꯗꯤ ꯕ꯭ꯂꯨꯒꯨꯝꯕꯗ ꯂꯥꯛꯇ꯭ꯔꯣ ꯌꯥꯏ ꯌꯥꯏ ꯕ꯭ꯂꯨꯗꯨ ꯑꯝꯇ ꯄꯨꯊꯣꯛꯄꯤꯔꯛꯑꯣ ꯎꯝ ꯑꯣ ꯁꯤꯁꯤꯃ ꯁꯤ ꯌꯥꯝ ꯂꯥꯡꯕ꯭ꯔꯣ ꯁꯤꯒꯤ ꯁꯗꯥꯁꯦ ꯏꯆꯝ ꯆꯝꯕꯤ ꯁꯤꯒꯤ ꯕ꯭ꯂꯨꯁꯦ ꯁꯤ ꯌꯥꯔꯦ ꯁꯤꯁꯦ ꯃꯃꯜ ꯀꯌꯥꯅꯣ ꯁꯥꯏꯁ ꯌꯥꯅꯤꯗ ꯑꯦꯛꯁ ꯑꯥ ꯑꯦꯛꯁ ꯑꯦꯜꯁꯦ ꯑꯗꯨꯝ ꯌꯥꯔꯦ ꯁꯤꯛꯁ ꯐꯤꯞꯇꯤ ꯀꯩꯅꯣꯅꯦ ꯎꯝ ꯒꯝꯕꯤꯔ ꯁꯤꯡ ꯁꯣꯄꯤꯡꯁꯦ ꯃꯃꯜꯒ ꯀꯩꯝꯇ ꯇꯥꯔꯔꯣꯏꯗ꯭ꯔꯥ ꯍꯥꯏꯁꯤꯕꯣ ꯑ ꯑꯧ ꯑꯧ ꯐꯔꯦ ꯐꯔꯦ ꯐꯔꯦ ꯄꯦꯛ ꯇꯧꯕꯤꯔꯣꯁꯦ ꯌꯥꯔꯦꯅ